ꯒꯦꯝ ꯁꯥꯟꯅꯕꯅ ꯈꯨꯡꯒꯪꯒꯤ ꯃꯤꯌꯣꯏꯁꯤꯡꯗ ꯍꯛꯆꯥꯡ ꯌꯥꯝ ꯐꯍꯜꯂꯦ ꯍꯛꯆꯥꯡꯁꯨ ꯐꯤꯠ ꯑꯣꯏꯅ ꯊꯝꯃꯦ ꯂꯥꯏꯅꯥ ꯇꯤꯟꯅꯥꯒꯁꯨ ꯄꯣꯛꯍꯟꯗꯦ ꯁꯥꯟꯅ ꯈꯣꯠꯅꯕ ꯑꯁꯤꯅ ꯏꯃꯥꯟꯅꯕ ꯃꯤ ꯄꯨꯟꯕ ꯑꯗꯒꯤ ꯁꯪꯒ ꯌꯥꯝꯅꯁꯨ ꯂꯩꯍꯜꯂꯦ ꯒꯦꯝ ꯁꯥꯟꯅꯕ ꯑꯁꯤꯅ ꯅꯤꯁꯥ ꯗ꯭ꯔꯛ ꯆꯥꯕꯗꯒꯤꯁꯨ ꯀꯜꯂꯦ ꯃꯍꯥꯛꯅꯕꯨ ꯐꯖꯅ ꯁꯥꯟꯅꯕ ꯇꯥꯔꯗꯤ ꯃꯍꯥꯛ ꯏ꯭ꯁꯇꯦꯠ ꯂꯦꯕꯦꯜꯗꯒꯤ ꯅꯦꯁꯅꯦꯜ ꯂꯦꯕꯦꯜ ꯐꯥꯎꯕ ꯃꯥꯏ ꯄꯥꯛꯅ ꯁꯥꯟꯅꯕ ꯉꯝꯃꯦ ꯃꯌꯥꯝꯅꯁꯨ ꯃꯁꯛ ꯈꯪꯕ ꯄ꯭ꯂꯦꯌꯥꯔ ꯑꯐꯥꯎꯕ ꯑꯃ ꯑꯣꯏꯈꯤꯕꯁꯨ ꯌꯥꯏ